ꯏꯟꯁꯨꯔꯦꯟꯁ ꯍꯥꯏꯕ ꯄꯣꯠ ꯑꯁꯤ ꯁꯦꯀ꯭ꯌꯨꯔꯤꯇꯤꯅꯤ ꯏꯟꯁꯨꯔꯦꯟꯁ ꯑꯁꯤ ꯑꯩꯈꯣꯏꯒꯤ ꯃꯈꯜ ꯀꯌꯥ ꯑꯃꯔꯣꯝ ꯂꯩ ꯍꯦꯜ ꯏꯟꯁꯨꯔꯦꯟꯁ ꯂꯥꯏꯐ ꯏꯟꯁꯨꯔꯦꯟꯁ ꯖꯦꯅꯔꯦꯜ ꯏꯟꯁꯨꯔꯦꯟꯁ ꯍꯥꯏꯅ ꯈꯥꯏꯗꯣꯛꯇꯨꯅ ꯂꯩ ꯃꯤꯌꯥꯝ ꯄꯨꯝꯕꯅ ꯂꯥꯏꯐ ꯏꯟꯁꯨꯔꯦꯟꯁ ꯍꯦꯜ ꯏꯟꯁꯨꯔꯦꯟꯁ ꯑꯁꯤ ꯌꯥꯝꯅ ꯄꯥꯝꯅ ꯁꯤꯖꯤꯟꯅꯩ ꯂꯥꯏꯐ ꯏꯟꯁꯨꯔꯦꯟꯁ ꯍꯥꯏꯕꯗꯤ ꯂꯥꯏꯐꯀꯤ ꯔꯤꯛꯁꯅꯤ ꯏꯟꯁꯨꯔꯦꯟꯁ ꯑꯁꯤ ꯇꯧꯕ ꯀꯅꯥꯒꯨꯝꯕ ꯑꯃꯅ ꯏꯟꯁꯨꯔꯦꯟꯁ ꯑꯃ ꯌꯥꯎꯒꯦ ꯍꯥꯏꯕ ꯃꯇꯝꯗ ꯏꯟꯁꯨꯔꯦꯟꯁ ꯑꯁꯤ ꯌꯥꯎꯕ ꯃꯇꯝꯗ ꯃꯍꯥꯛꯀꯤ ꯔꯤꯛꯁ ꯂꯥꯏꯐ ꯔꯤꯛꯁ ꯑꯣꯏꯔꯤꯕ ꯑꯁꯤ ꯀꯔꯤꯁꯨ ꯅꯠꯇꯦ ꯃꯍꯥꯛꯅ ꯍꯤꯡꯉꯤꯉꯩ ꯃꯇꯝꯗ ꯃꯍꯥꯛꯅ ꯇꯥꯟꯖꯔꯤꯕ ꯃꯥꯒꯤ ꯊꯥꯒꯤ ꯅꯠꯇ꯭ꯔꯒ ꯅꯣꯡꯃꯒꯤ ꯇꯥꯟꯖꯔꯤꯕ ꯏꯟꯀꯝ ꯑꯗꯨꯗꯒꯤ ꯁꯦꯕꯤꯡ ꯇꯧꯅꯕ ꯅꯤꯌꯣꯝ ꯄꯣꯠꯁꯛ ꯑꯃꯅꯤ ꯂꯨꯄꯥ ꯆꯥꯝꯃ ꯇꯥꯟꯕ ꯃꯤ ꯑꯃꯅ ꯏꯟꯁꯨꯔꯦꯟꯁꯇ ꯂꯨꯄꯥ ꯑꯅꯤ ꯑꯅꯤꯈꯛ ꯃꯥꯅ ꯆꯍꯤ ꯃꯉꯥ ꯅꯠꯇ꯭ꯔꯒ ꯆꯍꯤ ꯇꯔꯥ ꯇꯨꯡꯁꯤꯟꯖꯕ ꯃꯇꯝꯗ ꯆꯍꯤ ꯃꯉꯥꯒꯤ ꯃꯇꯨꯡꯗ ꯃꯍꯥꯛꯅ ꯇꯥꯟꯕ ꯃꯍꯥꯛꯅ ꯊꯥꯖꯗꯕ ꯃꯑꯣꯡꯗ ꯑꯆꯧꯕ ꯁꯦꯟꯐꯝ ꯑꯃ ꯏꯟꯁꯨꯔꯦꯟꯁ ꯀꯝꯄꯅꯤꯅ ꯃꯍꯥꯛꯇ ꯄꯤꯕꯤꯒꯅꯤ ꯍꯦꯜ ꯏꯟꯁꯨꯔꯦꯟꯁ ꯍꯦꯜ ꯏꯟꯁꯨꯔꯦꯟꯁꯁꯤꯁꯨ ꯑꯩꯈꯣꯏꯒꯤ ꯑꯗꯨꯛꯀꯤ ꯃꯇꯤꯛ ꯀꯥꯟꯅꯔꯕ ꯏꯟꯁꯨꯔꯦꯟꯁ ꯑꯃꯅꯤ ꯃꯁꯤ ꯑꯅꯥ ꯑꯌꯦꯛꯀꯤꯗꯃꯛꯇ ꯑꯗꯨꯛꯀꯤ ꯃꯇꯤꯛ ꯀꯥꯟꯅꯩ ꯀꯔꯤꯒꯨꯝꯕ ꯀꯅꯥꯒꯨꯝꯕ ꯑꯃꯅ ꯑꯅꯥꯕ ꯑꯃ ꯌꯥꯎꯔꯦ ꯍꯥꯏꯔꯤꯕ ꯑꯅꯥꯕ ꯑꯗꯨ ꯑꯣꯄꯔꯦꯁꯟ ꯇꯧꯕ ꯃꯇꯝꯗ ꯂꯨꯄꯥ ꯂꯥꯛ ꯃꯉꯥ ꯆꯪꯒꯗꯧꯔꯦ ꯍꯥꯏꯔꯦ ꯑꯗꯨ ꯑꯣꯏꯕ ꯇꯥꯔꯕꯗꯤ ꯃꯗꯨꯕꯨ ꯍꯦꯜ ꯏꯟꯁꯨꯔꯦꯟꯁ ꯀꯝꯄꯅꯤ ꯑꯗꯨꯅ ꯃꯍꯥꯛꯅ ꯀꯔꯤꯒꯨꯝꯕ ꯏꯟꯁꯨꯔꯦꯟꯁ ꯑꯗꯨ ꯌꯥꯎꯔꯝꯕ ꯇꯥꯔꯒꯗꯤ ꯃꯍꯥꯛꯅ ꯂꯨꯄꯥ ꯑꯃꯇ ꯇꯤꯡꯗꯅ ꯍꯥꯏꯔꯤꯕ ꯂꯥꯛ ꯃꯉꯥ ꯑꯗꯨ ꯃꯍꯥꯛ ꯏꯟꯁꯨꯔꯦꯟꯁ ꯀꯝꯄꯅꯤꯅ ꯀꯝꯄꯅꯤꯅ ꯄꯨꯊꯣꯛꯄꯤꯗꯨꯅ ꯃꯍꯥꯛꯀꯤ ꯂꯥꯏꯌꯦꯡꯕꯗ ꯃꯇꯦꯡ ꯑꯣꯏꯅ ꯑꯣꯏꯅꯒꯅꯤ